ꯍꯜꯂꯣ ꯑꯣ ꯃꯥꯅꯦ ꯀꯅꯥ ꯑꯣ ꯌꯥꯅꯤ ꯌꯥꯥꯅꯤ ꯃꯅꯤꯄꯨꯔꯗ ꯖꯄꯥꯅꯤꯁ ꯋꯥꯔ ꯃꯦꯃꯣꯔꯦꯜꯁꯦ ꯃꯣꯏꯔꯥꯡꯗ ꯂꯩꯕꯅꯤ ꯑꯗꯨ ꯅꯪꯅ ꯆꯠꯀꯦ ꯍꯥꯏꯔꯒꯗꯤ ꯑꯌꯨꯛꯀꯤ ꯄꯨꯡ ꯇꯔꯥꯗꯒꯤ ꯄꯨꯡ ꯃꯉꯥ ꯐꯥꯎꯕ ꯍꯥꯡꯒꯅꯤꯕ ꯑꯗꯨꯗ ꯑꯗꯨꯒꯤ ꯆꯥꯔꯖꯅ ꯃꯤ ꯑꯃꯗ ꯂꯨꯄꯥ ꯌꯥꯡꯈꯩ ꯂꯧꯋꯦ ꯑꯗꯨꯒ ꯒꯥꯔꯤ ꯄꯥꯛ ꯇꯧꯕꯒꯤꯅ ꯐꯣꯔ ꯋꯤꯂꯔ ꯑꯣꯏꯔꯒꯅ ꯊꯥꯔꯇꯤ ꯔꯨꯄꯤꯁ ꯑꯗꯨꯒ ꯇꯨ ꯋꯤꯂꯔ ꯑꯣꯏꯔꯒꯅ ꯇ꯭ꯋꯦꯟꯇꯤ ꯔꯨꯄꯤꯁ ꯑꯗꯨꯒ ꯑꯁꯣꯝꯒꯤꯁꯤꯅ ꯏꯁꯇꯨꯗꯦꯟ ꯑꯣꯏꯕꯤꯔꯒꯗꯤ ꯐꯤꯐꯇꯤ ꯄꯥꯔꯁꯦꯟ ꯑꯣꯐ ꯐꯤꯐꯇꯤ ꯄꯥꯔꯁꯟ ꯗꯤꯁꯀꯥꯎꯟ ꯂꯩꯕꯅꯤ ꯏꯁꯇꯨꯗꯦꯟ ꯑꯣꯏꯕꯤꯔꯒꯗꯤꯀꯣ ꯑꯗꯨꯅ ꯅꯪꯅ ꯂꯥꯛꯀꯦ ꯍꯥꯏꯔꯒꯗꯤ ꯄꯥꯎꯁꯦ ꯑꯗꯨꯝ ꯄꯤꯕꯤꯔꯛꯑꯣ ꯍꯌꯦꯡ ꯑꯩꯅ ꯃꯣꯏꯔꯥꯡ ꯕꯖꯥꯔꯗ ꯉꯥꯏꯕꯤꯔꯝꯒꯦ ꯍꯥꯡꯒꯅꯤ ꯇꯥꯏꯃꯤꯡꯁꯤꯗꯤ ꯄꯨꯡ ꯇꯔꯥ ꯑꯌꯨꯛꯀꯤ ꯄꯨꯡ ꯇꯔꯥ ꯇꯦꯟ ꯑꯦ ꯑꯦꯝꯗ ꯍꯥꯡꯒꯅꯤ ꯑꯗꯨꯅ ꯂꯥꯛꯀꯦ ꯍꯥꯏꯔꯒꯗꯤ ꯍꯌꯦꯡ ꯑꯗꯨꯝ ꯅꯪꯅ ꯃꯇꯝꯗꯨ ꯅꯪꯅ ꯈꯪꯍꯟꯕꯤꯔꯛꯑꯣ ꯎꯝ ꯐꯔꯦ ꯐꯔꯦ ꯐꯔꯦ ꯍꯣꯏ ꯊꯝꯖꯔꯒꯦ